ꯃꯇꯝꯒꯤ ꯃꯇꯨꯡꯏꯟꯅ ꯃꯅꯤꯄꯨꯔꯤ ꯂꯣꯟ ꯑꯁꯤ ꯐꯤꯂꯝ ꯁꯤꯅꯤꯃꯥ ꯑꯃꯗꯤ ꯃꯄꯥꯜ ꯂꯝꯒꯤ ꯃꯤꯑꯣꯏꯁꯤꯡꯗꯒꯤ ꯐꯖꯩ ꯍꯥꯏꯗꯨꯅ ꯇꯝꯅꯔꯛꯈꯤꯕ ꯂꯣꯟ ꯑꯃꯅꯤ ꯃꯁꯤꯅ ꯑꯍꯣꯡꯕ ꯄꯨꯔꯛꯈꯤꯕꯅꯤ ꯑꯦꯛꯖꯥꯝꯄꯜ ꯑꯣꯏꯅ ꯈꯔ ꯍꯥꯏꯔꯕꯗ ꯄꯥꯕꯨꯡꯗ ꯗꯦꯗꯤ ꯀꯧꯔꯛꯄ ꯏꯃꯥꯗ ꯃꯝꯃꯤ ꯀꯧꯔꯛꯄ ꯏꯌꯥꯝꯕꯗ ꯕ꯭ꯔꯗꯔ ꯀꯧꯔꯛꯄ ꯑꯁꯤꯅꯆꯤꯡꯕ ꯈꯔ ꯑꯁꯤꯅ ꯍꯣꯡꯉꯛꯄꯅꯤ